ꯑꯩꯈꯣꯏ ꯃꯩꯇꯩꯒꯤ ꯑꯣꯏꯅ ꯑꯉꯥꯡ ꯑꯃ ꯄꯣꯛꯄ ꯃꯇꯝꯗ ꯏꯍꯥꯟ ꯍꯥꯟꯅ ꯁꯣꯁꯇꯤ ꯇꯧꯔꯒꯅꯤ ꯑꯗꯨꯗ ꯂꯥꯏꯗ ꯑꯩꯈꯣꯏꯅ ꯉꯝꯖꯕ ꯈꯔ ꯀꯠꯆꯔꯒ ꯑꯉꯥꯡ ꯑꯗꯨꯕꯨ ꯊꯧꯅꯤꯖꯩ ꯑꯗꯨꯒ ꯃꯍꯥꯛ ꯑꯁꯤ ꯊꯥ ꯊꯥ ꯇꯔꯨꯛ ꯐꯥꯗ꯭ꯔꯤ ꯐꯥꯎꯕ ꯃꯃꯥꯒꯤ ꯈꯣꯝꯂꯥꯡ ꯄꯤꯊꯛꯇꯨꯅ ꯃꯍꯥꯛ ꯑꯁꯤ ꯃꯍꯤ ꯃꯅꯥꯏ ꯄꯤꯖꯔꯒ ꯊꯝꯃꯛꯀꯅꯤ ꯑꯆꯝꯕꯇ ꯄꯤꯖꯔꯒ ꯑꯗꯨꯒ ꯊꯥ ꯇꯔꯨꯛ ꯁꯨꯕ ꯃꯇꯝꯗ ꯑꯩꯈꯣꯏ ꯃꯩꯇꯩꯒꯤ ꯑꯣꯏꯅ ꯆꯠꯅꯕꯤꯒꯤ ꯑꯣꯏꯅ ꯃꯍꯥꯛ ꯑꯁꯤ ꯆꯥꯛ ꯆꯥꯛ ꯎꯝꯕ ꯍꯥꯏꯅ ꯃꯍꯥꯛ ꯑꯁꯤ ꯏꯍꯥꯟ ꯍꯥꯟꯅ ꯆꯥꯛ ꯆꯥꯛꯀꯤ ꯑꯣꯏꯕ ꯃꯄꯪꯒꯤ ꯑꯣꯏꯕ ꯁꯔꯨꯛꯁꯤ ꯄꯤꯖꯕ ꯍꯧꯗꯣꯏꯅꯤ ꯃꯁꯤꯗ ꯃꯁꯤꯗꯒꯤ ꯑꯩꯈꯣꯏꯅ ꯑꯉꯥꯡ ꯑꯁꯤꯕꯨ ꯊꯥ ꯇꯔꯨꯛ ꯐꯥꯕ ꯃꯇꯝꯗ ꯆꯥꯛ ꯎꯝꯕ ꯍꯥꯏꯅ ꯑꯃ ꯑꯃꯁꯨ ꯄꯥꯡꯊꯣꯛꯏ